ꯀꯩꯅꯣ ꯀꯀꯥ ꯀꯀꯥꯒꯤ ꯒꯥꯔꯤꯁꯤꯗꯤ ꯐꯤꯕꯝ ꯐꯖꯅ ꯁꯣꯛꯑꯦꯍꯦ ꯑꯩꯒꯤ ꯊꯕꯛ ꯆꯠꯄꯗ ꯈꯔ ꯅꯨꯡꯉꯥꯏꯒꯅꯦꯅ ꯀꯦꯕꯁꯦ ꯕꯨꯛꯀꯤꯡ ꯇꯧꯖꯔꯒ ꯆꯠꯆꯕꯅꯦ ꯊꯕꯛꯁꯦ ꯑꯗꯣ ꯀꯀꯥꯒꯤ ꯒꯥꯔꯤꯁꯤꯗꯤ ꯌꯥꯝ ꯅꯨꯡꯉꯥꯏꯇ꯭ꯔꯦ ꯁꯤꯠ ꯍꯥꯏꯔ ꯂꯣꯏ ꯁꯦꯒꯥꯏꯕ ꯃꯥꯜꯂꯦ ꯎꯐꯨꯟꯁꯨ ꯃꯌꯥꯝ ꯀꯩꯅꯣ ꯇꯧꯔꯦ ꯑꯗꯨꯅ ꯁꯤꯠꯁꯨ ꯂꯣꯏ ꯌꯥꯗ꯭ꯔꯦ ꯑꯩ ꯊꯕꯛ ꯆꯠꯄꯅꯤꯅ ꯐꯤꯔꯣꯟꯁꯨ ꯌꯥꯝ ꯅꯥꯟꯅ ꯂꯥꯛꯆꯕꯅꯦ ꯑꯩꯁꯦ ꯊꯕꯛ ꯆꯠꯄꯒꯤꯅꯤꯅ ꯅꯥꯟꯅ ꯆꯠꯄ ꯆꯠꯇꯕ ꯌꯥꯗꯕ ꯑꯗꯨꯅ ꯀꯀꯥꯒꯤ ꯀꯥꯔꯁꯤꯗꯤ ꯂꯣꯏꯔꯦ ꯅꯣꯏ ꯁꯤꯠꯁꯨ ꯌꯥꯗ꯭ꯔꯦ ꯍꯣꯔꯟꯁꯨ ꯌꯥꯗ꯭ꯔꯃꯥꯟꯅꯦ ꯀꯀꯥꯒꯤꯁꯦ ꯍꯣꯔꯟ ꯈꯣꯡ ꯍꯣꯔꯟ ꯃꯊꯧ ꯇꯧꯗꯕ ꯃꯥꯜꯂꯦ

ꯆꯠꯇꯧꯔꯤꯕ ꯊꯕꯛꯁꯤꯒ ꯌꯥꯝ ꯆꯥꯟꯅꯗ꯭ꯔꯦꯗ ꯇꯣꯡꯉꯤꯕ ꯐꯤꯕꯝꯁꯤꯒ ꯀꯥ ꯀꯃꯥꯏꯅ ꯇꯧꯒꯦ ꯍꯥꯏꯕꯅꯣ ꯁꯦꯡꯇꯣꯛꯄꯤꯒꯦ ꯍꯥꯏꯕ꯭ꯔꯥ ꯀꯥꯔꯁꯦ ꯑꯩ ꯁꯨꯃꯥꯏꯅ ꯑꯗꯨꯝ ꯇꯣꯡꯉ ꯆꯠꯄꯗꯤ ꯅꯨꯡꯉꯥꯏꯗꯧ ꯃꯥꯟꯗ꯭ꯔꯦ ꯑꯩ ꯅꯨꯡꯉꯥꯏꯖꯗ꯭ꯔꯦ ꯏꯁꯥꯗ ꯐꯤꯔꯣꯟꯗ ꯀꯩꯗ ꯂꯣꯏ ꯃꯣꯠꯂꯅꯤ ꯅꯥꯟꯅ ꯊꯣꯛꯆꯔꯛꯄꯅꯦ ꯑꯗꯨꯅ ꯀꯀꯥ ꯀꯃꯥꯏ ꯇꯧꯒꯦ ꯍꯥꯏꯅꯣ ꯁꯦꯝ ꯁꯤꯠ ꯁꯦꯒꯥꯏꯕꯁꯤꯡꯁꯦ ꯁꯦꯝꯖꯟꯕꯤꯒꯦ ꯍꯥꯏꯕ꯭ꯔꯥ ꯇꯩꯊꯣꯛꯄꯤꯒꯦ ꯍꯥꯏꯕ꯭ꯔꯥ ꯃꯣꯠꯂꯤ ꯃꯌꯥꯝ ꯁꯤꯡꯁꯦ ꯁꯤ ꯑꯝꯇ ꯀꯀꯥꯅ ꯇꯧꯕꯤꯔꯣ ꯁꯨꯃꯥꯏꯅ ꯈꯔ ꯐꯒꯗ꯭ꯔꯅ ꯀꯦꯕ ꯕꯨꯛꯀꯤꯡ ꯇꯧꯔ ꯆꯠꯄꯁꯦ ꯁꯨꯃꯥꯏꯅ ꯂꯣꯏ ꯑꯣꯏꯔꯗꯤ ꯀꯃꯥꯏꯅ ꯑꯩꯈꯣꯏꯗꯤ ꯅꯨꯡꯉꯥꯏꯗꯣꯏꯕ